ꯍꯧꯖꯤꯛꯀꯤ ꯁꯤꯁ꯭ꯋꯦꯁꯟꯁꯤꯗ ꯍꯥꯏꯔꯒꯗꯤ ꯃꯩꯁꯦ ꯑꯗꯨꯝ ꯑꯌꯥꯝꯕꯅ ꯁꯤꯖꯤꯟꯅꯩ ꯍꯥꯏ ꯇꯥꯔꯦ ꯑꯗꯨꯒ ꯊꯕꯛ ꯏꯟꯈꯥꯡ ꯆꯠꯊꯣꯛꯄ ꯃꯇꯝꯗꯕꯨꯗꯤ ꯃꯩꯁꯨ ꯑꯗꯨꯝ ꯃꯥꯡꯍꯟꯕꯗꯤ ꯌꯥꯗꯝꯅꯤꯅ ꯑꯗꯨꯝ ꯃꯨꯊꯠꯂꯒ ꯊꯝꯃꯝꯃꯤ ꯑꯗꯨꯒ ꯍꯥꯏꯗꯤ ꯃꯩ ꯃꯨꯠꯈꯤꯕ ꯇꯥꯏꯃꯤꯡ ꯑꯣꯏꯔꯒꯗꯤ ꯏꯁꯥꯗ ꯍꯥꯏꯗꯤ ꯃꯩ ꯂꯥꯛꯑꯝꯃꯒ ꯑꯃꯨꯛ ꯃꯨꯠꯈꯤꯕ ꯍꯥꯏꯁꯦ ꯑꯗꯨꯝ ꯊꯕꯛ ꯏꯟꯈꯥꯡ ꯑꯃ ꯑꯃ ꯇꯧꯕꯗꯁꯨ ꯏꯄꯟꯗ ꯄꯟꯕ ꯍꯥꯏꯗꯤ ꯀꯩꯅꯣꯝꯃ ꯇꯧꯅꯤꯡꯉꯒꯁꯨ ꯅꯦꯠ ꯕꯦꯡꯀꯤꯡ ꯑꯃ ꯑꯃ ꯇꯧꯅꯤꯡꯉꯒꯁꯨ ꯃꯩ ꯃꯨꯠꯄꯅ ꯃꯔꯝ ꯑꯣꯏꯔꯒ ꯈꯨꯗꯣꯡꯆꯥꯗꯕ ꯃꯌꯥꯝ ꯑꯃ ꯅꯪꯍꯜꯂꯦ